ꯍꯜꯂꯣ ꯀꯅꯥ ꯑꯥ ꯃꯥꯅꯦ ꯑꯩꯈꯣꯏꯒꯤ ꯐ꯭ꯔꯥꯏ ꯔꯥꯏꯁ ꯅꯦ ꯃꯣꯃꯣ ꯅꯦ ꯆꯤꯛꯀꯟ ꯆꯧ ꯆꯤꯛꯀꯟ ꯂꯣꯂꯤꯄꯣꯞ ꯑꯗꯒꯤ ꯃꯦꯀ꯭ꯔꯣꯅꯤ ꯑꯗꯒꯤ ꯆꯅꯥ ꯑꯉꯧꯕ ꯂꯣꯏ ꯐꯪꯉꯦ ꯄꯔꯣꯊꯥ ꯅꯨꯡ ꯑꯥꯏꯇꯦꯝ ꯈꯔ ꯑꯗꯨꯝ ꯐꯪꯉꯦ ꯄ꯭ꯔꯥꯏꯁ ꯁꯤ ꯑꯩꯈꯣꯏꯒꯤ ꯃꯦꯅꯨꯗ ꯌꯦꯡꯉꯒ ꯃꯦꯅꯨꯗꯣ ꯊꯥꯖꯔꯛꯑꯣ ꯍꯥꯏꯕ꯭ꯔꯣ ꯑꯗꯣꯝꯒꯤ ꯐꯣꯟ ꯅꯝꯕꯔꯗ ꯑꯣ ꯌꯥꯔꯅꯤ ꯌꯥꯔꯅꯤ ꯀꯦꯛꯁꯨ ꯐꯪꯉꯦ ꯑꯩꯈꯣꯏ ꯁꯤꯗ ꯑꯣ ꯀꯦꯛꯇ ꯍꯥꯐ ꯀꯦ ꯖꯤꯗ ꯂꯨꯄꯥ ꯆꯥꯝꯃꯉꯥ ꯑꯗꯒꯤ ꯀꯦ ꯖꯤꯗ ꯂꯨꯄꯥ ꯂꯤꯁꯤꯡ ꯑꯃ ꯑꯣꯏ ꯑꯗꯨꯃꯥꯏꯅ ꯑꯣꯏ ꯐ꯭ꯂꯦꯚꯔꯗꯤ ꯅꯣꯏ ꯑꯗꯣꯝꯒꯤ ꯑꯄꯥꯝꯕ ꯂꯣꯏ ꯐꯪꯒꯅꯤ ꯀꯔꯤ ꯐ꯭ꯂꯦꯚꯔꯗ ꯄꯥꯝꯕꯅꯣ ꯍꯣꯏ ꯍꯣꯏ ꯑꯉꯥꯡꯒꯤ ꯍꯣꯏ ꯑꯩꯈꯣꯏꯒꯤ ꯑꯉꯥꯡꯁꯤꯡꯒꯤ ꯇꯨꯄꯤꯁꯨ ꯂꯩ ꯑꯗꯨꯒ ꯀꯩꯅꯣ ꯂꯣꯏ ꯂꯩꯔꯦ ꯑꯗꯨꯝ ꯕꯥꯔꯠꯗꯦꯒꯤ ꯑꯗꯒꯤ ꯀꯞ ꯀꯦꯛꯇꯣ ꯀꯞ ꯀꯦꯛ ꯃꯆꯥ ꯃꯆꯥꯗꯣ ꯑꯗꯨꯁꯨ ꯐꯪꯕꯤꯒꯅꯤꯀꯣ ꯀꯞ ꯀꯦꯛ ꯇꯨꯗꯤ ꯑꯃ ꯃꯝꯗ ꯌꯥꯡꯈꯩ ꯌꯥꯡꯈꯩ ꯆꯤꯡꯉꯦ ꯑꯣ ꯑꯗꯨꯗꯤ ꯀꯩꯅꯣꯗꯣ ꯀꯦꯛꯀꯤ ꯐ꯭ꯂꯦꯚꯔꯗꯣ ꯍꯥꯏꯕꯤꯔꯛꯑꯣ ꯑꯗꯨꯒ ꯗꯤꯖꯥꯏꯟꯗꯨꯒ ꯑꯣꯔꯗꯔ ꯇꯧꯕꯤꯔꯛ ꯑꯣ ꯀꯔꯝꯕ ꯗꯤꯖꯥꯏꯟ ꯄꯥꯝꯃꯤꯅꯣ ꯑꯉꯥꯡꯒꯤꯅꯤꯅ ꯏꯁꯄꯥꯏꯗꯔ ꯃꯦꯟꯒꯤ ꯄꯥꯝꯃꯤꯔꯥ ꯐꯨꯠꯕꯣꯜꯒꯤ ꯄꯥꯝꯕ꯭ꯔꯥ ꯀꯔꯝꯕ ꯄꯥꯝꯃꯤꯅꯣꯗꯣ ꯍꯥꯏꯕꯤꯔꯛꯑꯣ ꯑꯗꯨꯒ ꯄꯨꯡꯗꯣ ꯑꯩ ꯍꯥꯏꯖꯔꯛꯑꯒꯦ ꯑꯥ

ꯍꯣꯏ ꯇꯔꯥ ꯇꯧꯔꯒꯦ ꯑꯣ ꯑꯩꯈꯣꯏꯒꯤꯁꯦ ꯀꯟꯇꯦꯅꯔ ꯑꯃꯗ ꯂꯨꯄꯥ ꯑꯩꯠꯇꯤ ꯑꯩꯠꯇꯤ ꯑꯗꯨꯃꯥꯏꯅ ꯄꯤꯌꯦ ꯀꯟꯇꯦꯅꯔ ꯀꯌꯥ ꯄꯥꯝꯕꯤꯕꯅꯣ ꯁꯣꯝꯒꯤꯁꯦ ꯍꯥꯐꯇꯅꯦ ꯑꯥ ꯎꯝ ꯑꯧ ꯃꯣꯃꯣ ꯄ꯭ꯂꯦꯠꯇ ꯆꯥꯝꯃꯀꯨꯟ ꯄꯤꯌꯦ

ꯑꯣ ꯈꯪꯉꯦ ꯈꯪꯉꯦ ꯑꯩꯈꯣꯏꯒꯤ ꯀꯩꯅꯣꯗ ꯀꯦꯛ ꯀꯨꯝꯕ ꯀꯞ ꯀꯦꯛ ꯀꯨꯝꯕ ꯃꯆꯥ ꯗꯨꯀꯥꯟꯗ ꯌꯣꯟꯕꯗ ꯍꯥꯞꯅꯕ ꯀꯟꯇꯦꯅꯔ ꯃꯆꯥꯗꯣ

ꯑꯣ ꯍꯣꯏ ꯍꯣꯏ ꯌꯥꯅꯤ ꯌꯥꯅꯤ ꯄꯨꯡ ꯃꯔꯤ ꯃꯈꯥꯏ ꯑꯗꯨꯋꯥꯏꯗ ꯑꯗꯨꯝ ꯂꯥꯛꯄꯤꯕ ꯌꯥꯔꯅꯤ ꯍꯣꯏ ꯍꯣꯏ ꯍꯣꯏ ꯌꯥꯅꯤ ꯌꯥꯅꯤ ꯑꯗꯨꯗꯤ ꯑꯗꯨꯝ ꯂꯥꯛꯄꯤꯔꯣ ꯍꯌꯦꯡ